ꯑꯩꯅ ꯄꯥꯝꯕꯤ ꯑꯃ ꯊꯥꯕ ꯃꯇꯝꯗ ꯀꯔꯤ ꯍꯥꯞꯀꯅꯤ ꯍꯥꯏꯕꯗꯨ ꯄꯥꯝꯕꯤ ꯄꯥꯝꯕꯤ ꯃꯈꯜ ꯃꯈꯜ ꯈꯨꯗꯤꯡꯗꯨꯒꯤ ꯑꯣꯏꯅ ꯂꯩꯍꯥꯎ ꯑꯩꯅ ꯁꯦꯝꯕ ꯇꯥꯏ ꯃꯔꯝꯗꯤ ꯑꯩꯈꯣꯏꯒꯤ ꯍꯥꯏꯕꯗꯤ ꯁꯟꯊꯤ ꯑꯣꯏꯔꯣ ꯑꯗꯨꯗꯒꯤ ꯆꯥ ꯃꯅꯥ ꯑꯣꯏꯔꯣ ꯑꯗꯨꯗꯒꯤ ꯌꯦꯔꯨꯝ ꯃꯀꯨ ꯑꯣꯏꯔꯣ ꯄꯥꯝꯕꯤꯒꯤ ꯃꯇꯨꯡꯏꯟꯅ ꯃꯥ ꯃꯥꯒꯤ ꯆꯥꯅꯕ ꯃꯈꯜ ꯑꯩꯈꯣꯏꯅ ꯑꯗꯨꯝ ꯍꯥꯞꯄꯒ ꯁꯤꯖꯤꯟꯅꯒꯅꯤ ꯑꯗꯨꯒ

ꯍꯥꯔ ꯁꯤꯖꯤꯟꯅꯕ ꯍꯥꯏꯔꯤꯁꯤꯗꯤ ꯇꯉꯥꯏꯐꯗ꯭ꯔꯕ ꯄꯥꯝꯕꯤꯗꯨ ꯁꯤꯔꯅꯤ ꯍꯥꯏꯔꯀꯞ ꯃꯇꯝꯗ ꯗꯨꯀꯥꯟꯒꯤ ꯍꯤꯗꯥꯛ ꯂꯩꯔꯒ ꯑꯩꯈꯣꯏꯅ ꯇꯤꯟ ꯀꯥꯡ ꯇꯥꯗꯅꯉꯥꯏ ꯀꯥꯞꯊꯣꯛꯄ ꯀꯩꯒꯨꯝꯕ ꯑꯩꯈꯣꯏ ꯈꯨꯁꯦꯝꯒꯤ ꯍꯥꯔꯅ ꯐꯠꯇꯕ ꯌꯥꯎꯔꯛꯏ ꯄꯥꯝꯕꯤꯗ ꯑꯩꯈꯣꯏꯅ ꯈꯨꯠꯁꯦꯝꯒꯤ ꯍꯥꯔꯁꯤꯅ ꯐꯒꯗꯔꯥ ꯌꯦꯡꯉꯒ ꯄꯥꯝꯕꯤꯁꯤ ꯌꯥꯝꯅ ꯁꯣꯛꯆꯤꯜꯂꯛꯄ ꯁꯤꯖꯤꯜꯂꯛꯄ ꯇꯧꯕ ꯑꯁꯤꯗ ꯗꯨꯀꯥꯟꯒꯤ ꯑꯣꯏꯕ ꯄꯣꯠ ꯇꯤꯟ ꯀꯥꯡ ꯁꯤꯗꯅꯉꯥꯏ ꯑꯗꯨꯒꯨꯝꯕ ꯄꯣꯠꯅ ꯀꯥꯞꯄ ꯈꯣꯠꯂ ꯇꯧꯔꯒ ꯑꯗꯨꯃꯥꯏꯅ ꯄꯥꯝꯕꯤꯁꯤ ꯀꯜꯂꯒ ꯍꯤꯡꯍꯟꯕ ꯉꯝꯏ ꯈꯨꯁꯦꯝꯒꯤ ꯍꯥꯔꯅꯁꯨ ꯄꯥꯝꯕꯤ ꯄꯥꯝꯕꯤꯗꯨꯒꯤ ꯃꯇꯨꯡꯏꯟꯅ ꯉꯝꯕꯁꯨ ꯌꯥꯎꯏ ꯉꯝꯗꯕꯁꯨ ꯌꯥꯎꯏ ꯉꯝꯗ꯭ꯔꯒꯅ ꯗꯨꯀꯥꯟꯗꯒꯤ ꯑꯩꯈꯣꯏꯅ ꯉꯝꯅꯕ ꯍꯤꯗꯥꯛ ꯄꯥꯝꯕꯤꯗꯨꯃ ꯍꯤꯡꯅꯕ ꯌꯥꯎꯏ ꯑꯁꯨꯃꯥꯏꯅ ꯇꯧꯔꯒ ꯂꯩꯁꯤ ꯑꯩꯈꯣꯏꯅ ꯆꯦꯛꯁꯤꯟꯅ ꯐꯖꯅ ꯂꯩꯈꯟꯗꯨꯒꯤ ꯃꯇꯨꯡꯏꯟꯅ ꯍꯥꯞꯄꯤꯕ ꯇꯥꯔꯦ ꯈꯨꯠꯁꯦꯝꯒꯤ ꯑꯣꯏꯕ ꯄꯥꯝꯕꯤ ꯄꯥꯝꯕꯤꯗꯨꯒꯤ ꯆꯥꯅꯕ ꯑꯩꯈꯣꯏꯅ ꯍꯥꯞꯀꯅꯤ ꯄꯥꯝꯕꯤꯗꯨꯃ ꯍꯤꯡꯅꯉꯥꯏ ꯃꯇꯝ ꯃꯇꯝꯒꯤ ꯑꯣꯏꯕ ꯃꯇꯝ ꯃꯇꯝꯗ ꯄꯥꯝꯕꯤꯗꯨꯃꯅ ꯄꯥꯝꯕ ꯏꯁꯤꯡ ꯌꯥꯝꯅ ꯄꯥꯝꯕꯅ ꯏꯁꯤꯡ ꯆꯥꯏꯒꯅꯤ ꯏꯁꯤꯡ ꯌꯥꯝ ꯍꯦꯟꯖꯤꯟꯕ ꯌꯥꯗꯕ ꯁꯤꯒꯗꯧꯕ ꯄꯥꯝꯕꯤ ꯑꯣꯏꯔꯒꯅ ꯍꯞꯇꯥ ꯑꯃꯒꯤ ꯃꯅꯨꯡꯗ ꯏꯁꯤꯡ ꯑꯃꯨꯛꯇꯪ ꯆꯥꯏꯕꯤꯅꯤ ꯑꯗꯨꯗꯒꯤ ꯏꯁꯤꯡ ꯌꯥꯝꯅ ꯄꯥꯝꯕ ꯄꯥꯝꯕꯤ ꯑꯣꯏꯇꯥꯔꯒꯅ ꯅꯨꯡꯇꯤ ꯈꯨꯗꯤꯡꯒꯤ ꯏꯁꯤꯡ ꯃꯉꯣꯟꯗ ꯈꯔ ꯈꯔ ꯑꯩꯈꯣꯏꯅ ꯐꯪꯍꯟꯒꯅꯤ ꯑꯁꯨꯃꯥꯏ ꯇꯧꯔꯒ ꯄꯥꯝꯕꯤꯁꯤꯡꯁꯤꯕꯨ ꯑꯩꯈꯣꯏꯅ ꯊꯥꯒꯅꯤ